ꯃꯇꯧ ꯀꯔꯝꯅ ꯂꯩꯉꯥꯛꯇꯒꯤ ꯂꯧꯎ ꯁꯤꯡꯎꯒꯤ ꯑꯣꯏꯕ ꯃꯣꯏꯒꯤ ꯀꯟꯅꯦꯛꯁꯟ ꯑꯁꯤ ꯂꯧꯒꯅꯤ ꯍꯥꯏꯕꯩ ꯃꯔꯝ ꯑꯗꯨꯗꯤ ꯑꯩꯈꯣꯏꯒꯤ ꯐꯥꯔꯃꯔ ꯑꯁꯤꯕꯨ ꯂꯩꯔꯤꯕ ꯃꯅꯤꯄꯨꯔꯒꯤ ꯑꯩꯈꯣꯏꯒꯤ ꯁꯔꯀꯥꯔ ꯑꯁꯤꯅ ꯑꯩꯈꯣꯏꯒꯤ ꯌꯥꯝꯅ ꯍꯟꯊꯅ ꯌꯦꯡꯕ ꯑꯗꯨꯅ ꯃꯔꯝꯅ ꯂꯧꯕꯗꯤ ꯌꯥꯝꯅ ꯋꯥꯕ ꯂꯧꯗꯤ ꯂꯧꯅꯤꯡꯕ ꯃꯩꯒꯤ ꯀꯟꯅꯦꯛꯁꯟꯁꯤ ꯂꯧꯕ ꯈꯔꯁꯨ ꯌꯥꯎꯗꯤ ꯌꯥꯎꯕ ꯑꯗꯨꯒ ꯃꯥꯒ ꯅꯛꯅꯕ ꯑꯦꯁꯣ ꯍꯥꯏꯕ ꯑꯃ ꯑꯗꯨꯒ ꯅꯠꯇ꯭ꯔꯒ ꯂꯥꯏꯟꯃꯦꯟ ꯍꯥꯏꯔꯨꯔꯒꯅ ꯑꯦꯁꯣꯗ ꯍꯥꯏꯌꯨ ꯍꯥꯏꯕ ꯑꯦꯁꯣꯗ ꯍꯥꯏꯔꯒꯅ ꯑꯥꯗ ꯑꯃꯨꯛꯇ ꯈꯟꯅꯔꯛꯈꯤꯒꯦ ꯑꯗꯨꯒ ꯂꯥꯏꯟꯃꯦꯟꯗ ꯍꯥꯏꯔꯛꯈꯤꯒꯦ ꯍꯥꯏꯕ ꯁꯤꯒꯨꯝꯕ ꯏꯟꯊꯣꯛꯀ ꯏꯟꯁꯤꯟꯒ ꯀꯌꯥꯁꯤ ꯂꯩꯕꯅ ꯃꯩꯒꯤ ꯀꯟꯅꯦꯛꯁꯟꯁꯤ ꯂꯧꯔꯒꯁꯨ ꯌꯥꯝꯅ ꯋꯥꯅ ꯂꯧꯕ ꯑꯩꯈꯣꯏ ꯃꯅꯤꯄꯨꯔꯁꯤꯗ ꯇꯧꯔꯤꯕꯁꯦ ꯏꯁꯨꯗ ꯕꯦꯁ ꯇꯧꯕ ꯁꯪꯒꯗ ꯕꯦꯁ ꯇꯧꯕ ꯂꯩꯕꯥꯛ ꯑꯁꯤ ꯂꯣꯏꯔꯕ ꯂꯩꯕꯥꯛꯅꯤ ꯑꯗꯨꯅ ꯐꯥꯔꯃꯔꯁꯤꯡꯕꯨ ꯌꯥꯝꯅ ꯍꯟꯊꯅ ꯌꯦꯡꯕ ꯑꯗꯨꯒꯨꯝꯕ ꯑꯩꯈꯣꯏꯗ ꯄꯣꯠꯊꯣꯛꯁꯨ ꯌꯥꯝ ꯂꯩꯖꯗꯕ ꯐꯥꯔꯃꯔ ꯍꯥꯏꯔꯤꯕ ꯄꯣꯠ ꯑꯁꯤ ꯑꯩꯈꯣꯏꯒꯤ ꯂꯣꯀꯦꯂꯤꯇꯤꯗ ꯑꯩꯈꯣꯏꯒꯤ ꯂꯩꯀꯥꯏꯗ

ꯑꯗꯨꯝ ꯌꯦꯡꯉꯒ ꯑꯩꯈꯣꯏꯅ ꯂꯩꯖꯕꯅꯤ ꯂꯩꯖꯔꯤꯕꯒꯤ ꯃꯔꯝꯗꯤ ꯂꯩꯀꯥꯏ ꯑꯁꯤꯗ ꯇꯧꯔꯤꯕ ꯊꯕꯛ ꯊꯧꯔꯝ ꯈꯨꯗꯤꯡꯃꯛ ꯑꯩꯈꯣꯏꯒꯤ ꯐꯥꯔꯃꯔꯁꯤꯡꯁꯤꯅ ꯌꯦꯡꯁꯤꯟꯖꯩ ꯏꯗꯨꯀꯦꯁꯟ ꯀ꯭ꯋꯥꯂꯤꯇꯤ ꯂꯩꯕꯁꯤꯡꯗꯤ ꯑꯩꯈꯣꯏꯒꯤ ꯏꯝꯐꯥꯜꯗ ꯍꯣꯡꯒꯠꯈꯤꯕ ꯈꯔ ꯁꯤꯒꯨꯝꯕ ꯀꯌꯥ ꯑꯩꯈꯣꯏꯗ ꯐꯦꯛꯇꯔꯤꯁꯤꯡ ꯑꯁꯤ ꯊꯦꯡꯅꯖꯕꯅ ꯃꯔꯝ ꯑꯣꯏꯔꯒ ꯑꯩꯈꯣꯏꯒꯤ ꯐꯥꯔꯃꯔꯗ ꯃꯩ ꯏꯁꯤꯡꯒꯤ ꯑꯩꯈꯣꯏꯒꯤ ꯀꯅꯦꯛꯁꯟ ꯑꯁꯤ ꯌꯥꯝꯅ ꯋꯥꯕ ꯑꯩꯈꯣꯏꯗ ꯑꯗꯨꯅꯅꯤ ꯍꯥꯏꯖꯔꯤꯕꯁꯤ ꯂꯣꯗ ꯁꯦꯗꯤꯡ ꯂꯩꯕꯒꯤ ꯃꯔꯝ ꯑꯣꯏꯔꯒꯅ ꯂꯧꯃꯤꯁꯤꯡꯗ ꯊꯦꯡꯅꯔꯤꯕ ꯈꯨꯗꯣꯡꯆꯗꯕꯁꯤꯡ ꯑꯗꯨꯗꯤ ꯂꯣꯗ ꯁꯦꯗꯤꯡ ꯇꯧꯕ ꯃꯇꯝꯗ ꯑꯋꯥꯕ ꯀꯌꯥ ꯑꯄꯟꯕ ꯀꯌꯥ ꯄꯤꯔꯤ ꯑꯩꯈꯣꯏꯒꯤ ꯂꯣꯗ ꯁꯦꯗꯤꯡ ꯑꯁꯤꯅ ꯃꯔꯝ ꯑꯣꯏꯔꯒ ꯆꯠꯅ ꯀꯥꯡꯂꯣꯟ ꯀꯌꯥ ꯃꯔꯝ ꯃꯌꯥꯝ ꯑꯃ ꯄꯤꯔꯤ ꯔꯤꯖꯟ ꯃꯌꯥꯝ ꯄꯤꯔꯤ ꯄꯤꯔꯤꯕ ꯔꯤꯖꯟꯁꯤꯡ ꯑꯗꯨꯒꯤ ꯃꯅꯨꯡꯗ ꯂꯣꯗ ꯁꯦꯗꯤꯡ ꯍꯥꯏꯔꯤꯕ ꯄꯣꯠ ꯑꯁꯤ ꯑꯩꯈꯣꯏꯅ ꯆꯥꯟꯅꯗꯕ ꯁꯤꯡꯒꯤ ꯃꯔꯝꯗ ꯀꯔꯤꯅꯣ ꯍꯥꯏꯕ ꯑꯃ ꯈꯪꯗꯕꯅ ꯃꯔꯝ ꯑꯣꯏꯔꯒ ꯑꯩꯈꯣꯏꯗ ꯈꯨꯗꯣꯡ ꯆꯥꯗꯕ ꯀꯌꯥ ꯃꯥꯏꯌꯣꯛꯅꯔꯤ ꯇꯧꯔꯤꯕꯕꯨ ꯍꯥꯏꯔꯒꯗꯤ ꯇꯧꯗꯕꯕꯨ ꯍꯥꯏꯔꯒꯁꯨ ꯑꯃ ꯑꯣꯏꯒꯦꯔꯥ ꯑꯃ ꯑꯣꯏꯒꯦꯔꯥ ꯆꯌꯦꯠꯅꯕ ꯑꯩꯈꯣꯏꯗ ꯑꯦꯟꯖꯥꯏꯇꯤ ꯑꯃ ꯑꯣꯏꯕ ꯁꯝꯅ ꯍꯥꯏꯔ ꯀꯥꯟꯗ ꯊꯦꯡꯅꯔꯤꯕ ꯈꯨꯗꯣꯡ ꯆꯥꯗ꯭ꯔꯤꯕꯅꯤ ꯑꯗꯨ ꯀꯔꯤꯅꯣ ꯐꯪꯒꯅꯤ ꯂꯣꯗ ꯁꯦꯗꯤꯡꯅ ꯃꯔꯝ ꯑꯣꯏꯔꯒ ꯑꯣꯏꯗꯨꯅ ꯂꯧꯃꯤꯁꯤꯡꯗ ꯊꯦꯡꯅꯔꯤꯕ ꯈꯨꯗꯣꯡ ꯆꯥꯗꯕꯁꯤꯡ ꯃꯇꯧ ꯀꯔꯝꯅ ꯂꯩꯉꯥꯛꯅ ꯀꯅꯦꯛꯁꯟ ꯄꯤꯕꯤ ꯍꯥꯏꯕꯒꯤ ꯃꯔꯝ ꯑꯗꯨ ꯑꯩꯈꯣꯏꯅ ꯑꯩꯈꯣꯏꯒꯤ ꯔꯦꯁꯟ ꯀꯥꯔꯠ ꯑꯗꯩ ꯖꯣꯕ ꯀꯥꯔꯠ ꯃꯁꯨꯝꯕ ꯑꯩꯈꯣꯏꯗ ꯁꯤꯁꯇꯦꯝ ꯃꯌꯥꯝ ꯑꯃ ꯑꯩꯈꯣꯏꯗ ꯆꯂꯥꯏꯔꯤ ꯃꯁꯤꯒꯨꯝꯕꯁꯤ ꯑꯩꯈꯣꯏꯒꯤ ꯂꯩꯔꯤꯕ ꯑꯦꯁ ꯗꯤ ꯁꯤ ꯑꯦꯁ ꯗꯤ ꯑꯣ ꯑꯦ ꯏꯅ ꯆꯤꯡꯕ ꯃꯁꯨꯝꯕ ꯀꯌꯥ ꯁꯤꯗꯒꯤ ꯂꯧꯊꯔꯒ ꯑꯩꯈꯣꯏꯒꯤ ꯑꯦꯁ ꯑꯣꯗ ꯄꯤꯁꯤꯟꯕ ꯂꯥꯏꯟꯃꯦꯟꯗ ꯄꯤꯁꯟꯕ ꯁꯨꯝꯕ ꯀꯌꯥ ꯑꯁꯤ ꯄꯤꯁꯜꯂꯕ ꯃꯇꯨꯡꯗ ꯑꯩꯈꯣꯏ ꯀꯟꯅꯦꯛꯁꯟ ꯑꯁꯤ ꯐꯪꯕꯒꯤ ꯋꯥꯅꯤ ꯑꯗꯨ ꯅꯠꯇ꯭ꯔꯒꯗꯤ ꯑꯩꯈꯣꯏꯗ ꯀꯟꯅꯦꯛꯁꯟ ꯐꯪꯕꯒꯤ ꯋꯥ ꯊꯣꯏꯗꯣꯛꯅ ꯂꯩꯇꯦ ꯑꯩꯈꯣꯏꯒꯤ ꯂꯝꯗꯝ ꯑꯁꯤ ꯌꯥꯝꯅ ꯋꯥꯕ ꯂꯝꯗꯝ ꯑꯃꯅꯤ ꯃꯩ ꯐꯥꯎꯕ ꯍꯧꯖꯤꯛꯀꯤ ꯑꯣꯏꯔꯤꯕ ꯃꯇꯝꯗ ꯔꯣꯇꯦꯁꯟ ꯁꯤꯁꯇꯦꯝꯗ ꯄꯤꯔꯕ ꯃꯇꯃꯅꯤ ꯄꯨꯡ ꯈꯔ ꯃꯨꯊꯠ ꯑꯩꯈꯣꯏ ꯂꯤꯂꯣꯡꯗꯅ ꯄꯨꯡ ꯈꯔ ꯃꯨꯊꯠ ꯑꯗꯨꯒ ꯃꯣꯏꯖꯤꯡꯗꯅ ꯄꯨꯡ ꯈꯔ ꯊꯥꯟ ꯊꯧꯕꯥꯟꯗꯅ ꯄꯨꯡ ꯈꯔ ꯊꯥꯟ ꯑꯗꯨꯒ ꯈꯥꯡꯉꯕꯣꯛꯇꯅ ꯄꯨꯡ ꯈꯔ ꯃꯨꯊꯠ ꯁꯤꯒꯨꯝꯕ ꯌꯥꯝꯅ ꯑꯩꯈꯣꯏꯗ ꯑꯦꯟꯖꯥꯏꯇꯤ ꯑꯃ ꯑꯣꯏꯕ ꯁꯔꯀꯥꯔꯁꯤꯗ ꯆꯌꯦꯠ ꯈꯣꯏꯌꯦꯠꯅꯕ ꯑꯃ ꯑꯣꯏꯕ ꯑꯃ ꯑꯗꯨꯝ ꯂꯩꯕ ꯑꯃ ꯊꯦꯡꯅꯖꯔꯤꯑꯕ ꯁꯤꯅꯦꯕ ꯑꯩꯈꯣꯏꯅ ꯄꯦꯟꯗ꯭ꯔꯤꯁꯤ ꯃꯩ ꯀꯅꯦꯛꯁꯟꯁꯨ ꯁꯝꯕꯤꯕꯗꯤ ꯌꯥꯝ ꯋꯥꯅ ꯄꯤꯕꯤꯕ ꯑꯗꯨꯒꯨꯝꯕ ꯀꯌꯥ ꯑꯁꯦ ꯑꯩꯈꯣꯏꯗ ꯃꯥꯏꯌꯣꯛꯅꯖꯩ ꯃꯁꯤꯅꯤ ꯑꯩꯈꯣꯏꯒꯤ ꯃꯩ ꯀꯅꯦꯛꯁꯟ ꯇꯧꯕ ꯃꯇꯝꯗ ꯑꯋꯥꯕ ꯃꯥꯏꯌꯣꯛꯅꯔꯤꯕ ꯊꯦꯡꯅꯔꯤꯕ ꯃꯥꯏꯌꯣꯛꯅꯔꯤꯕ ꯁꯝꯃꯒꯁꯨ